ꯌꯦꯟ ꯉꯥꯅꯨꯗꯒꯤ ꯐꯪꯕ ꯄꯣꯠꯊꯣꯛꯁꯤꯡ ꯍꯥꯏꯔꯗꯤ ꯃꯣꯏꯗꯒꯤ ꯌꯦꯔꯨꯝ ꯐꯪꯉꯤ ꯑꯗꯨꯒ ꯃꯣꯏꯒꯤ ꯁꯥꯁꯨ ꯑꯗꯨꯝ ꯆꯥꯕ ꯌꯥꯏ ꯑꯗꯨꯁꯤꯡꯗꯨ ꯑꯩꯈꯣꯏꯅ ꯆꯥꯕ ꯊꯛꯄ ꯃꯇꯝꯗ ꯆꯦꯛꯁꯤꯟ ꯊꯧꯔꯥꯡꯁꯨ ꯂꯧꯒꯗꯕꯅꯤ ꯍꯥꯏꯕꯗꯤ ꯑꯩꯈꯣꯏꯅ ꯌꯦꯔꯨꯝꯒꯨꯝꯕ ꯀꯔꯤꯒꯨꯝꯕꯁꯤꯅ ꯃꯄꯥꯟꯗ ꯊꯝꯕꯤꯗꯕ ꯑꯁꯥꯕ ꯃꯐꯝꯗ ꯊꯝꯕꯤꯗꯕ ꯑꯏꯪꯕ ꯃꯐꯝꯗ ꯍꯥꯏꯗꯤ ꯐ꯭ꯔꯤꯖꯀꯨꯝꯕ ꯀꯔꯤꯒꯨꯝꯕ ꯅꯠꯇ꯭ꯔꯒ ꯔꯨꯝ ꯇꯦꯝꯄꯔꯦꯆꯔꯒꯨꯝꯕꯗ ꯐꯖꯅ ꯊꯝꯕꯤꯕ ꯑꯗꯨꯒ ꯁꯥꯒꯨꯝꯕ ꯀꯔꯤꯒꯨꯝꯕꯁꯤꯅ ꯑꯩꯈꯣꯏꯅ ꯆꯥꯒꯦ ꯍꯥꯏꯔꯒꯅ ꯌꯦꯟ ꯉꯥꯅꯨꯒꯤ ꯁꯥꯁꯦ ꯆꯥꯒꯦ ꯍꯥꯏꯔꯒꯅ ꯑꯩꯈꯣꯏꯅ ꯁꯦꯝꯕ ꯃꯇꯝꯗ ꯐꯖꯅ ꯁꯦꯝꯃꯒ ꯁꯦꯡꯅ ꯆꯥꯝꯊꯣꯛ ꯈꯣꯠꯇꯣꯛꯄꯤꯕ ꯑꯗꯨꯒ ꯌꯥꯔꯒꯅ ꯐ꯭ꯔꯤꯖꯔꯒꯨꯝꯕ ꯐ꯭ꯔꯤꯖꯀꯨꯝꯕꯗ ꯍꯥꯞꯞꯒ ꯊꯝꯕꯤꯕ ꯑꯗꯨꯃꯥꯏꯅ ꯇꯧꯔꯒ ꯆꯥꯒꯗꯕ ꯑꯗꯨꯒ